ꯍꯦꯜꯂꯣ ꯎꯝ ꯁꯤ ꯋꯥꯡꯖꯤꯡ ꯕꯖꯥꯔꯗ ꯀꯩꯅꯣ ꯗꯨꯀꯥꯟ ꯐꯝꯕꯗꯣ ꯅꯠꯇ꯭ꯔꯣ ꯗꯨꯀꯥꯟ ꯐꯝꯕꯗꯣ ꯅꯠꯇꯕꯔꯥ ꯑꯥ ꯎꯝ ꯅꯣꯏꯒꯤꯁꯤ ꯗꯨꯀꯥꯟꯁꯤꯗ ꯑꯂꯨꯒꯨꯝꯕ ꯇꯤꯜꯍꯧꯒꯨꯝꯕ ꯂꯣꯏꯅ ꯐꯪꯒꯗ꯭ꯔꯥ ꯎꯝ ꯑꯗꯨ ꯃꯣꯏ ꯑꯂꯨꯒꯤ ꯃꯃꯜꯅ ꯀꯌꯥꯅꯣ ꯇꯤꯜꯍꯧꯒꯤ ꯃꯃꯜꯅ ꯀꯌꯥꯅꯣ ꯑꯗꯨꯒ ꯍꯥꯏꯗꯤ ꯄꯣꯠꯆꯩ ꯑꯇꯩ ꯑꯇꯩꯒꯤ ꯆꯦꯡ ꯍꯋꯥꯏ ꯆꯦꯡ ꯍꯋꯥꯏꯒꯤ ꯃꯃꯜꯁꯤꯅ ꯀꯌꯥ ꯀꯃꯥꯏꯅ ꯇꯧꯕꯅꯣ ꯑꯃꯇ ꯍꯥꯏꯕꯤꯌꯨꯕ ꯎꯝ ꯎꯝ ꯎꯝ ꯎꯝ

ꯍꯣꯏ ꯍꯣꯏ ꯑꯗꯨꯗꯤ ꯊꯝꯖꯔꯒꯦ